ꯍꯜꯂꯣ ꯏꯃꯥꯟꯅꯕꯤ ꯅꯨꯡꯉꯥꯏꯔꯤꯕꯣ ꯅꯪꯕꯣ ꯑꯥ ꯑꯩꯁꯨ ꯁꯨꯝ ꯑꯩꯈꯣꯏꯁꯨ ꯊꯦꯡꯅꯗꯕ ꯀꯨꯏꯔꯦ ꯑꯩꯈꯣꯏꯁꯨꯅꯦ ꯊꯦꯡꯅꯗꯕ ꯀꯨꯏꯔꯦ ꯑꯗꯨꯅ ꯑꯩꯈꯣꯏ ꯁꯦꯅꯥꯄꯇꯤ ꯗꯤꯁꯇ꯭ꯔꯤꯛꯀꯤ ꯁꯀꯣꯝ ꯕꯤꯜꯂꯦꯖ ꯍꯥꯏꯅ ꯑꯃ ꯂꯩꯕꯗꯣ ꯑꯗꯨ ꯈꯪꯕ꯭ꯔ ꯅꯪ ꯑꯗꯨꯗ ꯑꯩꯈꯣꯏꯁꯨ ꯍꯥꯏꯛꯀꯤꯡꯒꯨꯝꯕ ꯁꯨꯝ ꯆꯠꯁꯤꯔ ꯅꯨꯡꯉꯥꯏꯅꯕ ꯍꯥꯏꯅ ꯏꯃꯥꯅꯕꯤ ꯈꯔꯁꯤꯡꯗꯁꯨ ꯄꯥꯎ ꯈꯔꯒ ꯄꯤꯔꯦ ꯄꯤꯔꯒ ꯁꯨꯝ ꯍꯣꯏ

ꯑꯩꯗꯤ ꯑꯩꯗꯤ ꯑꯩꯈꯣꯏꯁꯨ ꯊꯦꯡꯅꯗꯕ ꯀꯨꯏꯔꯦ ꯍꯥꯏꯕꯒꯤ ꯑꯗꯨꯝ ꯊꯦꯡꯅꯅꯤꯡꯗꯅ ꯍꯥꯏꯔꯛꯏꯅꯤꯗ ꯑꯊꯨꯕ ꯃꯇꯝꯗ ꯁꯤꯟꯅꯕ ꯇꯧꯁꯤꯗꯅ ꯏꯃꯥꯟꯅꯕꯤ

ꯑꯗꯨ ꯑꯣꯏꯔꯁꯨ ꯑꯩꯈꯣꯏ ꯋꯦꯗꯔ ꯔꯤꯄꯣꯔꯠꯇꯨ ꯈꯔ ꯌꯦꯡꯉꯒ ꯆꯠꯄ ꯇꯥꯔꯦꯗꯅ ꯏꯕꯦꯝꯃ ꯅꯪꯁꯤꯅꯅꯦ ꯑꯩꯈꯣꯏꯅ ꯍꯦꯛ ꯄ꯭ꯂꯥꯥꯟ ꯑꯃ ꯁꯤꯜꯂꯛꯑꯕ ꯅꯪꯅ ꯑꯗꯨꯝ ꯑꯃ ꯍꯦꯛꯇ ꯇꯧꯔꯛꯅꯤ ꯑꯗꯨ ꯍꯦꯟꯅꯗꯤ ꯀꯩꯅꯣ ꯑꯩꯈꯣꯏ ꯏꯃꯥꯟꯅꯕꯤ ꯑꯇꯣꯄ ꯑꯇꯣꯞꯄꯁꯡꯗꯨ ꯄꯥꯎ ꯐꯥꯎꯅꯔꯒ ꯑꯩꯈꯣꯏ ꯆꯠꯃꯤꯟꯅꯅꯕ ꯇꯧꯁꯤꯗꯅ ꯂꯥꯛꯂꯤꯕ ꯍꯟꯗꯛꯀꯤ ꯑꯥ ꯇꯥꯏꯌꯦ ꯑꯥ ꯑꯥ ꯑꯍꯣꯏ ꯃꯉꯥ ꯇꯔꯨꯛ ꯑꯣꯏꯔꯁꯨ ꯌꯥꯏ ꯇꯔꯥ ꯑꯣꯏꯔꯁꯨ ꯌꯥꯝ ꯑꯩꯈꯣꯏ ꯅꯨꯄꯥꯑꯣ ꯅꯨꯄꯤꯑꯣ ꯂꯣꯏꯅ ꯌꯥꯎꯍꯜꯂꯁꯨ ꯌꯥꯏ ꯅꯨꯄꯥ ꯃꯉꯥꯒꯨꯝꯗꯤ ꯌꯥꯎꯍꯟꯁꯦ ꯑꯩꯈꯣꯏ ꯀꯤꯌꯦꯕꯀꯣ ꯅꯨꯄꯤ ꯈꯛꯇ ꯆꯠꯄꯁꯨ ꯅꯨꯡꯉꯥꯏꯇꯦꯗꯅ ꯑꯗꯨꯒ ꯑꯩꯈꯣꯏ ꯅꯨꯄꯤ ꯃꯉꯥ ꯄꯨꯟꯅ ꯇꯧꯔꯇꯒ ꯆꯠꯁꯦ ꯅꯪꯁꯨ ꯏꯃꯥꯟꯅꯕꯤ ꯑꯩꯈꯣꯏ ꯑꯩꯁꯨ ꯍꯧꯖꯤꯛ ꯑꯩꯈꯣꯏꯁꯨ ꯍꯧꯖꯤꯛ ꯁꯀꯨꯝ ꯕꯤꯜꯂꯦꯖ ꯁꯀꯣꯝ ꯕꯤꯜꯂꯦꯖꯀꯤ ꯏꯃꯥꯟꯅꯕꯤꯁꯤꯡꯁꯨ ꯈꯔ ꯍꯧꯔꯛꯀꯦ ꯅꯪꯒꯤꯁꯨ ꯑꯗꯨꯋꯥꯏꯗ ꯂꯩꯕ ꯃꯤꯁꯤꯡꯗꯣ ꯈꯔ ꯍꯧꯔꯛꯑꯣ ꯅꯨꯄꯤ ꯑꯣꯏꯔꯁꯨ ꯌꯥꯏ

ꯍꯣꯏ ꯍꯣꯏ ꯍꯣꯏ ꯎꯝ ꯐꯔꯦ ꯐꯔꯦ ꯑꯗꯨ ꯑꯣꯏꯔꯗꯤ ꯑꯗꯨꯃꯥꯏꯅ ꯇꯧꯔꯁꯤ ꯅꯪꯅꯁꯨ ꯈꯔ ꯍꯥꯏꯔꯣ ꯑꯩꯅꯁꯨ ꯈꯔ ꯍꯧꯔꯛꯑꯒꯦ ꯑꯗꯨꯒ ꯍꯧꯅꯔꯒ ꯆꯠꯂꯁꯤꯀꯣ ꯍꯣ ꯍꯣꯏ ꯐꯔꯦ ꯐꯔꯦ ꯑꯗꯨ ꯑꯣꯏꯔꯗꯤ ꯑꯩ ꯍꯣꯔꯦꯟ ꯇꯧꯔꯛꯑꯒꯦ ꯍꯣꯏ ꯍꯣꯏ ꯍꯣꯏ ꯊꯝꯃꯒꯦ ꯑꯗꯨꯗꯤ ꯎꯝ ꯎꯝ ꯎꯝ